ꯍꯂꯣ ꯁꯤꯁꯤꯕꯨ ꯀꯩꯅꯣꯒꯤ ꯁꯨꯔꯕꯂꯥꯒꯤ ꯔꯦꯁꯇꯨꯔꯦꯟ ꯑꯣꯏꯕꯤꯔꯕ꯭ꯔꯣ ꯑꯩꯅ ꯑꯣꯔꯗꯔ ꯇꯧꯈꯤꯕ ꯄꯣꯠꯁꯤꯡꯗꯣ ꯍꯧꯖꯤꯛꯁꯦ ꯑꯩꯅ ꯄꯦꯀꯦꯠ ꯍꯥꯡꯉꯨꯕ ꯃꯇꯝꯗ ꯅꯝꯊꯤꯕ ꯉꯥꯛꯇ ꯑꯣꯏꯔꯝꯃꯦ ꯅꯣꯏꯁꯦ ꯉꯔꯥꯡꯒꯤ ꯄꯣꯠ ꯑꯣꯏꯔ ꯃꯥꯜꯂꯦꯅꯦ ꯑꯩꯉꯣꯟꯗ ꯊꯝꯃꯛꯏꯁꯦ ꯑꯗꯣ ꯏꯃꯥꯟꯅꯕꯤꯁꯤꯡ ꯂꯥꯛꯄꯗ ꯄꯤꯖꯔꯒ ꯈꯣꯠꯂꯒ ꯇꯧꯒꯦ ꯇꯧꯕꯗꯨ ꯁꯤꯗꯤ ꯀꯥꯏꯗ ꯑꯩꯈꯣꯏ ꯈꯛꯇ ꯆꯥꯕ ꯐꯥꯎꯕꯗ ꯌꯥꯝꯅ ꯏꯀꯥꯏꯕ ꯑꯃ ꯄꯣꯛꯑꯦ ꯁꯤꯁꯤꯗꯤ ꯅꯣꯏ ꯍꯧꯖꯤꯛ ꯍꯜꯂꯛꯀꯦ ꯍꯥꯏꯕ꯭ꯔꯥ ꯅꯠꯇ꯭ꯔꯒꯅ ꯅꯣꯏ ꯄꯩꯁꯥ ꯑꯣꯏꯅ ꯍꯟꯒꯦ ꯍꯥꯏꯕ꯭ꯔꯥ ꯀꯩꯗꯧꯒꯦꯒꯦ ꯅꯠꯇ꯭ꯔꯒꯗꯤ ꯁꯤ ꯁꯤꯗꯤ ꯀꯥꯏꯗꯩ ꯁꯨꯡꯌꯥ ꯌꯥꯔꯔꯣꯏ ꯃꯤ ꯃꯃꯥꯡꯗ ꯏꯖꯠ ꯂꯣꯏꯅ ꯇꯥꯕ ꯄꯣꯠꯅꯤ ꯅꯣꯏꯁꯦ ꯑꯊꯨꯕ ꯃꯇꯝꯗ ꯍꯧꯖꯤꯛ ꯑꯩꯅ ꯍꯥꯏꯔꯤꯕ ꯅꯣꯏꯅ ꯁꯦꯝꯒꯦ ꯍꯥꯏꯔꯒꯗꯤ ꯍꯧꯖꯤꯛ ꯑꯩꯅ ꯍꯥꯏꯔꯤꯕ ꯆꯧ ꯄ꯭ꯂꯦꯠ ꯑꯅꯤ ꯃꯣꯃꯣ ꯄ꯭ꯂꯦꯠ ꯑꯅꯤ ꯐ꯭ꯔꯥꯏꯠ ꯔꯥꯏꯁ ꯄ꯭ꯂꯦꯠ ꯑꯅꯤ ꯑꯊꯨꯕꯗ ꯁꯦꯝꯃꯒ ꯊꯤꯟꯕꯤꯔꯛꯎ